ꯑꯥ ꯍꯜꯂꯣ ꯍꯣꯏ ꯑꯩ ꯍꯧꯖꯤꯛ ꯀꯥꯟ ꯀꯟꯅ ꯊꯤꯔꯒ ꯂꯩꯅꯦ ꯐꯪꯗꯦꯅꯦ ꯁ꯭ꯋꯥꯏꯗ ꯔꯨꯝꯗꯣ ꯑꯗꯨꯝ ꯑꯆꯧꯕ ꯗꯕꯜ ꯔꯨꯝ ꯑꯣꯏꯅ ꯄꯥꯝꯕꯀꯣ

ꯑꯥ ꯑꯥ ꯑꯣ ꯑꯗꯨꯝ ꯇꯧꯕ꯭ꯔꯣ ꯑꯁ ꯑꯗꯨ ꯑꯩꯈꯣꯏꯗꯤ ꯑꯆꯧꯕ ꯄꯥꯝꯕꯅꯤꯅ ꯑꯗꯨ ꯗꯤꯄꯣꯖꯤꯠꯇꯨ ꯊꯥꯔꯇꯤ ꯊꯥꯎꯖꯟꯅꯤ ꯍꯥꯏꯕ ꯎꯝ ꯂꯦꯇ꯭ꯔꯤꯟ ꯕꯥꯗꯔꯨꯝꯒꯨꯝꯕ ꯂꯣꯏꯅ ꯌꯥꯎꯕ꯭ꯔꯣꯀꯣ ꯑꯣ ꯑꯗꯨꯗꯤ ꯎꯝ ꯑꯥ ꯑꯥ ꯑꯗꯨꯗꯤ ꯌꯦꯡꯕ ꯂꯥꯛꯀꯦ ꯍꯌꯦꯡ ꯑꯁ꯭ꯋꯥꯏꯗ ꯀꯔꯤꯁꯨ ꯐꯪꯗ꯭ꯔꯦ ꯀꯟꯅ ꯅꯍꯥꯟꯗꯒꯤ ꯊꯤꯕꯀꯣ ꯑꯥ ꯑꯗꯨꯝ ꯑꯥ ꯎꯝ ꯑꯗꯨ ꯌꯥꯔꯦꯗ ꯁ꯭ꯀꯨꯜ ꯕꯖꯥꯔ ꯃꯅꯥꯛ ꯅꯠꯇ꯭ꯔꯁꯨ ꯑꯗꯨꯝ ꯑꯉꯥꯡ ꯈꯣꯏ ꯂꯩꯕꯅꯤꯅ ꯀꯣ ꯍꯣꯏ ꯑꯗꯨ ꯕꯖꯥꯔꯗ ꯅꯠꯇ꯭ꯔꯒ ꯑꯃꯗꯨꯅ ꯂꯩꯒꯦ ꯑꯃꯗꯨꯗꯨ ꯌꯦꯡꯂꯛꯀꯦ ꯍꯌꯦꯡꯗꯨ ꯁꯟꯗꯦꯅꯤꯅ ꯑꯌꯨꯛꯇꯗꯤ ꯆꯔꯁ ꯀꯥꯔꯒ ꯍꯜꯂꯛꯀꯅꯤ ꯑꯗꯨ ꯄꯨꯡ ꯕꯥꯔꯣ ꯄꯨꯡ ꯑꯃ ꯋꯥꯏꯗ ꯑꯗꯨꯝ ꯂꯥꯛꯀꯦ ꯑꯩ ꯀꯣꯜ ꯇꯧꯔꯛꯀꯦ ꯍꯣꯏ ꯇꯧꯔꯛꯀꯅꯤ ꯑꯗꯨꯝ ꯂꯩꯒꯅꯤꯀꯣ ꯅꯪꯁꯨ ꯃꯄꯥꯟ ꯊꯣꯛꯂꯣꯏꯀꯣ ꯑꯣ ꯍꯣꯏ ꯑꯗꯨ ꯀꯣꯜ ꯇꯧꯔꯛꯀꯦ

ꯑꯣ ꯑꯗꯨꯗꯤꯀꯣ